ꯍꯧꯈ꯭ꯔꯕ ꯆꯍꯤ ꯈꯔꯒꯤ ꯃꯃꯥꯡ ꯑꯁꯤꯗ ꯏꯟꯗꯤꯌꯥꯁꯤ ꯌꯥꯝꯅ ꯆꯥꯎꯈꯠꯂꯝꯕ ꯑꯣꯏꯔꯝꯗꯦ ꯏꯟꯗꯤꯌꯥ ꯍꯥꯏꯁꯤ ꯍꯥꯟꯅ ꯏꯟꯇꯔꯅꯦꯠ ꯀꯩꯗꯩ ꯌꯥꯝꯅ ꯃꯔꯥꯡ ꯀꯥꯏꯅ ꯐꯪꯕ ꯃꯐꯝ ꯑꯃꯁꯨ ꯑꯣꯏꯗꯦ ꯒꯥꯔꯤꯗꯩ ꯀꯩꯗꯩ ꯐꯪꯕꯝ ꯌꯥꯝ ꯃꯔꯥꯡ ꯀꯥꯏꯕ ꯃꯐꯝ ꯑꯁꯤ ꯑꯣꯏꯈꯤꯗꯦ ꯐꯣꯟ ꯀꯔꯤ ꯄꯩꯁꯥ ꯊꯥꯐꯝ ꯑꯁꯤꯗ ꯌꯥꯝꯅ ꯃꯔꯥꯡ ꯀꯥꯏꯕꯁꯨ ꯑꯣꯏꯈꯤꯗꯦ ꯑꯋꯥꯕ ꯑꯅꯥꯕ ꯌꯥꯝ ꯇꯥꯔꯝꯃꯤ ꯏꯟꯗꯤꯌꯥꯁꯤ ꯍꯧꯖꯤꯛꯇꯤ ꯃꯇꯝ ꯈꯔꯒꯤ ꯃꯃꯥꯡ ꯑꯁꯤꯗ ꯏꯟꯗꯤꯌꯥꯁꯤ ꯌꯥꯝꯅ ꯍꯥꯏꯕꯗꯤ ꯑꯐꯕ ꯆꯥꯎꯈꯠꯄ ꯃꯇꯨꯡ ꯌꯥꯝ ꯑꯣꯏꯔꯛꯑꯦ ꯍꯥꯏꯕꯗꯤ ꯏꯟꯗꯤꯌꯥꯁꯤ ꯍꯧꯖꯤꯛꯇꯤ ꯄꯩꯁꯥ ꯊꯥꯅꯤꯡꯈꯣꯠꯂ ꯂꯩꯔꯁꯨ ꯊꯥꯕ ꯃꯐꯝ ꯌꯥꯝ ꯂꯩꯔꯦ ꯐꯣꯟ ꯑꯁꯤꯗ ꯑꯣꯟꯂꯥꯏꯟ ꯏꯟꯇꯔꯅꯦꯠ ꯍꯥꯏ ꯏꯟꯇꯔꯅꯦꯠ ꯍꯥꯏꯁꯤ ꯂꯩꯔꯛꯄ ꯃꯇꯝ ꯑꯁꯤꯗ ꯊꯥꯕꯝꯗꯒꯤ ꯀꯩꯗꯒꯤ ꯌꯥꯝ ꯂꯩꯔꯦ ꯍꯧꯖꯤꯛꯇꯤ ꯐꯣꯟꯄꯦ ꯇꯧꯔ ꯄꯩꯁꯥ ꯂꯩꯇ꯭ꯔꯁꯨ ꯈꯣꯠꯇ꯭ꯔꯁꯨ ꯊꯥꯔꯅꯔꯦ ꯋꯥꯔꯤ ꯁꯥꯟꯅꯕ ꯐꯪꯗ꯭ꯔꯁꯨ ꯐꯣꯟ ꯑꯁꯤꯗ ꯀꯣꯜ ꯇꯧꯅꯔ ꯂꯣꯏꯅ ꯁꯥꯟꯅꯕ ꯐꯪꯉꯦ ꯍꯧꯖꯤꯛꯇꯤ ꯏꯟꯇꯔꯅꯦꯠ ꯍꯥꯏꯁꯤ ꯐꯪꯉꯦ ꯑꯩꯈꯣꯏꯅ ꯀꯔꯤ ꯃꯇꯝ ꯑꯁꯤꯗ ꯒꯥꯔꯤ ꯒꯥꯔꯤꯅꯁꯨ ꯑꯩꯈꯣꯏꯕꯨ ꯀꯥꯟꯅꯕ ꯄꯤꯔꯦ ꯒꯥꯔꯤꯁꯤꯅ ꯀꯔꯤꯒꯨꯝꯕ ꯆꯠꯐꯝ ꯊꯥꯞꯅ ꯂꯩꯕ ꯃꯐꯝ ꯑꯁꯤꯗ ꯑꯩꯈꯣꯏꯅ ꯆꯠꯂꯒ ꯎꯅꯕ ꯐꯪꯕ ꯑꯣꯏ ꯀꯔꯤꯒꯨꯝꯕ ꯏꯆꯥ ꯏꯁꯨ ꯎꯅꯤꯡꯕ ꯃꯇꯝꯗ ꯆꯠꯂ ꯆꯠꯂ ꯎꯅꯕ ꯌꯥꯏ ꯒꯥꯔꯤꯁꯤꯅ ꯒꯥꯔꯤꯅꯁꯨ ꯑꯩꯈꯣꯏ ꯀꯥꯅꯕ ꯄꯤꯔꯦ ꯄꯩꯁꯥ ꯇꯧꯔꯦ ꯑꯋꯥꯠꯄ ꯂꯩꯇ꯭ꯔꯦ ꯄꯩꯁꯥ ꯇꯧꯔꯦ ꯍꯧꯖꯤꯛꯇꯤ ꯑꯣꯟꯂꯥꯏꯟꯗ ꯂꯣꯏ ꯊꯥꯅꯔꯦ ꯖꯤꯄꯦ ꯇꯧꯔꯒ ꯄꯩꯁꯥꯁꯤ ꯍꯧꯖꯤꯛꯇꯤ ꯀꯥꯟꯅꯕ ꯂꯩꯔꯦ ꯍꯧꯖꯤꯛꯇꯤ ꯏꯟꯇꯔꯅꯦꯠꯁꯤ ꯌꯥꯝ ꯆꯥꯎꯈꯠꯄ ꯃꯇꯨꯡ ꯑꯣꯏꯅ ꯏꯟꯇꯔꯅꯦꯠꯀꯤ ꯑꯗꯨꯛꯀꯤ ꯃꯇꯤꯛ ꯆꯥꯎꯈꯠꯄ ꯑꯣꯏꯔꯦ ꯍꯧꯖꯤꯛꯇꯤ ꯏꯟꯗꯤꯌꯥꯁꯤ ꯌꯥꯝꯅ ꯍꯣꯡꯉꯛꯈ꯭ꯔꯦ ꯆꯍꯤ ꯈꯔꯒꯤ ꯃꯃꯥꯡ ꯍꯧꯖꯤꯛꯇꯤ ꯌꯥꯝ ꯍꯣꯡꯉꯦ ꯏꯟꯗꯤꯌꯥꯁꯦ ꯌꯥꯝ ꯍꯣꯡꯕ ꯍꯥꯏꯕꯗꯨ ꯑꯣꯏꯔꯦ ꯍꯧꯖꯤꯛꯇꯤ ꯆꯥꯎꯈꯠꯄꯒꯤ ꯃꯇꯨꯡꯏꯟꯅ ꯍꯥꯏꯕꯗꯤ ꯆꯥꯎꯈꯠꯄꯒꯤ ꯃꯇꯨꯡꯏꯟꯅ ꯑꯣꯏꯔꯦ ꯍꯧꯖꯤꯛꯇꯤ ꯏꯟꯇꯔꯅꯦꯠ ꯍꯥꯏꯁꯨ ꯃꯔꯥꯡ ꯀꯥꯏꯅ ꯐꯪꯉꯦ ꯒꯥꯔꯤ ꯗꯧꯔꯦ ꯂꯣꯏꯅ ꯐꯪꯉꯦ ꯐꯣꯟ ꯇꯧꯔ ꯂꯣꯏꯅ ꯐꯪꯉꯦ ꯐꯣꯟ ꯐꯣꯟ ꯑꯁꯤꯅꯁꯨ ꯀꯥꯅꯕ ꯌꯥꯝ ꯄꯤ ꯐꯣꯟ ꯑꯁꯤꯅꯁꯨ ꯑꯩꯈꯣꯏꯕꯨ ꯑꯔꯥꯞꯄ ꯃꯤ ꯑꯁꯤꯗ ꯂꯩꯕ ꯃꯐꯝ ꯑꯁꯤꯗ ꯑꯩꯈꯣꯏꯅ ꯐꯣꯟ ꯀꯣꯜ ꯇꯧꯔꯒ ꯋꯥꯔꯤ ꯁꯥꯅꯕꯁꯨ ꯌꯥꯝ ꯀꯥꯟꯅꯕ ꯄꯤꯕꯤꯔꯦ ꯐꯣꯟ ꯑꯁꯤꯅꯁꯨ ꯑꯩꯈꯣꯏꯕꯨ ꯃꯇꯦꯡ ꯌꯥꯝ ꯄꯤꯕꯤ ꯑꯗꯨꯒ ꯀꯥꯟꯅꯕ ꯍꯥꯏꯕꯕꯨ ꯌꯥꯝ ꯂꯩꯔꯦ ꯃꯈꯜ ꯃꯈꯜ ꯂꯩꯔꯦ ꯄꯤꯗꯧꯕ ꯀꯥꯟꯅꯕ ꯐꯣꯟ ꯐꯣꯟꯈꯛꯅꯁꯨ ꯅꯠꯇ꯭ꯔꯦ ꯒꯥꯔꯤꯅꯁꯨ ꯄꯤꯔꯦ ꯆꯠꯐꯝꯗꯒꯤ ꯀꯣꯏꯐꯝ ꯀꯩꯗꯒꯤ ꯂꯣꯏꯅ ꯄꯤꯔꯦ ꯒꯥꯔꯤꯁꯤꯅ ꯀꯥꯟꯅ ꯀꯥꯟꯅꯕ ꯄꯤꯕꯤꯔꯦ ꯑꯗꯨꯒ ꯑꯩꯈꯣꯏꯅ ꯆꯥꯎꯈꯠꯄꯒꯤ ꯃꯇꯨꯡꯏꯟꯅ ꯍꯧꯖꯤꯛꯇꯤ ꯌꯥꯝꯅ ꯀꯥꯟꯅꯔꯦ